ꯍꯥꯎ ꯆꯦ ꯆꯦ ꯈꯤꯠꯇꯪꯗꯤ ꯅꯨꯡꯉꯥꯏꯔꯦ ꯏꯁꯥꯁꯦ ꯍꯥꯟꯅꯒꯤꯗꯨꯗꯒꯤꯗꯤ ꯑꯅꯥꯕ ꯃꯌꯥꯝ ꯑꯗꯨ ꯆꯦꯍꯣꯏ ꯃꯌꯥꯝ ꯇꯧꯔꯒ ꯑꯩꯈꯣꯏ ꯁꯔꯍꯣꯏ ꯃꯌꯥꯝ ꯇꯧꯔꯒ ꯌꯦꯡꯕꯤꯗꯅ ꯃ ꯃꯌꯥꯝꯒꯤ ꯃꯌꯥꯝꯅ ꯇꯧꯕꯤꯗꯅ ꯁꯨꯃꯥꯏꯅ ꯆꯦꯟꯕꯤꯗꯅ ꯌꯥꯝꯅ ꯅꯨꯡꯉꯥꯏꯖꯔꯦ ꯇꯧꯔꯤꯁꯦ ꯆꯥꯕ ꯊꯛꯄꯁꯦ ꯍꯧꯖꯤꯛꯀꯤ ꯑꯣꯏꯅꯗꯤ ꯌꯥꯝꯅ ꯀꯟꯅꯗꯤ ꯆꯥꯁꯤꯟꯕ ꯑꯣꯏꯗ꯭ꯔꯤꯌꯦ ꯆꯥꯕꯁꯨ ꯌꯥꯝꯅ ꯀꯟꯅ ꯌꯥꯗ꯭ꯔꯤꯕ ꯑꯗꯨꯝ ꯑꯌꯥꯝꯕꯅ ꯃꯍꯤ ꯃꯅꯥꯏ ꯉꯥꯛꯇ ꯑꯣꯏꯅ ꯇꯧꯔꯤꯌꯦ ꯍꯧꯖꯤꯛꯀꯤ ꯑꯣꯏꯅꯗꯤ ꯆꯝꯐꯨꯠꯀꯨꯝꯕ ꯈꯔ ꯆꯥꯏ ꯑꯗꯩꯗꯒꯤ ꯌꯦꯔꯨꯝꯗꯣ ꯀꯩꯅꯣ ꯇꯧꯋꯦ ꯌꯦꯔꯨꯝ ꯑꯐꯨꯠꯄꯗꯣ ꯈꯔ ꯇꯣꯛꯈꯥꯏꯔꯒ ꯉꯥꯒ ꯆꯥꯛꯀ ꯊꯨꯝꯒ ꯇꯧꯔ ꯇꯣꯈꯥꯏꯔꯒ ꯈꯔ ꯆꯥꯔꯤ ꯍꯧꯖꯤꯛꯀꯤ ꯑꯣꯏꯅꯗꯤ ꯃꯥꯅꯦ ꯁꯤꯁꯇꯔ ꯑꯩꯈꯣꯏ ꯍꯞꯇꯥꯃꯨꯛꯀ ꯂꯩꯔꯗꯤ ꯈꯤꯠꯇꯪꯗꯤ ꯀꯟꯈꯠꯂꯛꯀꯅꯤ ꯏꯁꯥꯁꯦ ꯉꯔꯥꯡꯁꯨ ꯑꯣꯄꯔꯦꯁꯟ ꯊꯦꯇꯔꯗ ꯆꯪꯉꯨꯕꯗꯒꯤ ꯏꯁꯥꯁꯦ ꯌꯥꯝꯅ ꯀꯟꯅ ꯉꯝꯕꯕꯨꯗꯤ ꯑꯣꯏꯗ꯭ꯔꯤ ꯍꯣꯏ ꯁꯤꯁꯇꯔ ꯎꯝ ꯍꯣꯏ ꯁꯤꯁꯇꯔ ꯍꯣꯏ ꯁꯤꯁꯇꯔ ꯑꯗꯣ ꯁꯤꯁꯇꯔ ꯑꯩ ꯀꯩꯅꯣꯝꯇ ꯍꯥꯏꯖꯍꯧꯒꯦ ꯇꯧꯔꯤꯁꯦ ꯑꯃ ꯑꯁꯤꯒꯤ ꯍꯤꯗꯥꯛꯁꯦ ꯀꯥꯞꯄ ꯃꯇꯨꯡ ꯃꯇꯨꯡꯗ ꯑꯗꯨꯝ ꯀꯩ ꯍꯥꯏ ꯇꯥꯔꯦ ꯄꯣꯠꯊꯥꯔꯁꯨ ꯌꯥꯕ꯭ꯔꯥ ꯅꯠꯇ꯭ꯔꯒ ꯑꯗꯨꯝ ꯀꯩ ꯍꯥꯏ ꯇꯥꯔꯦ ꯍꯧꯒꯠꯂꯒ ꯑꯗꯨꯝ ꯂꯩꯗꯣꯏꯔꯥ ꯏꯁꯥꯖꯦ ꯀꯃꯥꯏ ꯇꯧꯅꯤ ꯎꯝ

ꯍꯣꯏ ꯁꯤꯁꯇꯔ ꯑꯗꯣ ꯑꯩꯈꯣꯏꯒꯤꯁꯦ ꯀꯩ ꯍꯥꯏ ꯇꯥꯔꯦ ꯗꯤꯆꯥꯔꯁ ꯇꯧꯕꯗꯤ ꯀꯔꯝ ꯀꯥꯟꯗꯗꯤ ꯌꯥꯅꯤ ꯇꯧꯔꯤꯁꯦ ꯎꯝ ꯑꯗꯣ ꯑꯩꯈꯣꯏꯁꯨ ꯏꯃꯨꯡ ꯃꯅꯨꯡꯒꯩꯅꯁꯨ ꯌꯨꯝꯗ ꯍꯣꯜꯍꯟꯅꯤꯡꯗꯅ ꯇꯧꯔꯤꯅꯤ ꯇꯧꯔꯤꯁꯦ ꯑꯗꯨꯒꯤꯅꯤꯗ ꯎꯝ ꯑꯗꯨꯝ ꯏꯁꯥꯁꯦ ꯍꯣꯁꯄꯤꯇꯥꯜꯗ ꯑꯁꯨꯝ ꯂꯩꯕꯁꯦ ꯀꯩ ꯍꯥꯏ ꯇꯥꯔꯦ ꯌꯥꯝꯅ ꯀꯩ ꯍꯥꯏ ꯇꯥꯔꯦ ꯏꯃꯨꯡ ꯃꯅꯨꯡꯅꯁꯨ ꯐꯒꯠꯄ ꯑꯦ ꯌꯥꯝ ꯊꯨꯅ ꯐꯒꯠꯄꯗꯨ ꯑꯣꯏꯗꯦꯕ ꯏꯃꯨꯡ ꯃꯅꯨꯡꯒꯤ ꯃꯤ ꯃꯌꯥꯝꯗ ꯑꯗꯨꯝ ꯄꯨꯟꯅ ꯂꯩꯃꯤꯅꯔꯒ ꯍꯔꯥꯎ ꯍꯔꯥꯎ ꯃꯣꯃꯣꯟ ꯃꯤꯅꯣꯛ ꯅꯣꯛꯂꯒꯗꯤ ꯌꯥꯝ ꯊꯨꯅ ꯐꯒꯠꯄꯗꯣ ꯑꯣꯏꯌꯦꯕ ꯍꯣꯁꯄꯤꯇꯥꯜꯗ ꯂꯩꯁꯤꯟꯕꯁꯦ ꯎꯝ ꯍꯣꯏ ꯁꯤꯁꯇꯔ